ꯑꯣ ꯃꯥꯟꯅꯤ ꯃꯥꯟꯅꯤ ꯀꯩꯅꯣꯒꯤꯁꯤ ꯑꯩꯈꯣꯏꯒꯤ ꯇꯨꯔꯤꯁ ꯑꯃ ꯃꯄꯥꯟꯗꯒꯤ ꯂꯥꯛꯀꯅꯤꯅ ꯄꯥꯎ ꯐꯥꯎꯕꯤꯔꯛꯄꯗꯨꯔꯥ

ꯑꯣ ꯌꯥꯏ ꯌꯥꯏ ꯍꯣꯏ ꯍꯣꯏ ꯑꯗ ꯑꯦ ꯌꯥꯏ ꯌꯥꯏ ꯀꯩꯁꯨ ꯀꯥꯏꯗꯦ ꯑꯩꯈꯣꯏ ꯀꯛꯆꯤꯡꯗꯗꯤ ꯃꯅꯤꯄꯨꯔꯗꯗꯤꯀꯣ ꯀꯛꯆꯤꯡ ꯕꯣꯔꯥ ꯍꯥꯏꯁꯦ ꯐꯖꯅꯗꯤ ꯈꯔ ꯆꯠꯄꯅꯤ ꯍꯥꯏ ꯇꯔꯦ ꯌꯦꯡꯉ ꯀꯥꯟꯗ ꯌꯥꯝꯁꯨ ꯍꯥꯎꯕꯅꯤ ꯆꯥꯎꯁꯨ ꯌꯥꯝ ꯆꯥꯎꯕꯅꯤ ꯑꯗꯣ ꯍꯌꯦꯡ ꯕ꯭ꯔꯣ ꯂꯥꯛꯑꯀꯥꯟꯗꯁꯨ ꯑꯩ ꯄꯨꯕꯤꯒꯦ ꯃꯐꯝꯗꯣ ꯍꯥꯏꯗꯤ ꯑꯩꯈꯣꯏ ꯀꯛꯆꯤꯡꯒꯤ ꯑꯩꯈꯣꯏ ꯃꯅꯤꯄꯨꯔꯒꯤ ꯃꯦꯟ ꯗꯤꯁꯅꯤ ꯍꯥꯏ ꯇꯔꯦ ꯑꯩꯈꯣꯏ ꯀꯛꯆꯤꯡꯒꯤ ꯑꯣꯏꯅ ꯑꯗꯣ ꯀꯛꯆꯤꯡ ꯕꯣꯔꯥ ꯆꯥꯕꯁꯦ ꯕꯣꯔꯥ ꯈꯛꯇ ꯆꯥꯗꯕꯤꯗ ꯑꯩꯒꯤ ꯑꯥꯏꯇꯦꯝ ꯈꯔꯒ ꯍꯥꯞꯆꯤꯜꯂꯛꯀꯦ ꯍꯥꯏꯗꯤ ꯔꯤꯀꯃꯦꯟ ꯈꯔꯒ ꯇꯧꯔꯛꯀꯦꯕ ꯍꯌꯦꯡ ꯍꯥꯏꯐꯦꯠ ꯈꯪꯅꯕ ꯍꯥꯏ ꯇꯔꯦꯀꯣ ꯑꯩꯈꯣꯏ ꯀꯛꯆꯤꯡ ꯕꯣꯔꯥꯁꯤꯃ ꯆꯥꯔꯅꯤ ꯑꯗꯨꯒ ꯃꯐꯝꯗꯨꯗ ꯑꯗꯨꯝ ꯌꯣꯜꯂꯝꯒꯅꯦꯕꯀꯣ ꯀꯛꯆꯤꯡ ꯕꯣꯔꯥꯁꯤ ꯑꯩꯈꯣꯏ ꯏꯃꯥꯁꯤꯡꯅ ꯁꯥꯔ ꯁꯥꯔꯒ ꯗꯨꯀꯥꯟ ꯃꯆꯥ ꯏꯁꯇ꯭ꯔꯤꯠ ꯕꯦꯟꯗꯔꯒꯨꯝ ꯏꯁꯇ꯭ꯔꯤꯠ ꯕꯦꯟꯗꯔ ꯃꯛꯇꯤ ꯍꯥꯏ ꯌꯥꯗ꯭ꯔꯦ ꯃꯆꯥ ꯃꯆꯥ ꯑꯣꯏꯅ ꯕꯦꯟꯗꯔ ꯃꯆꯥ ꯃꯆꯥ ꯑꯣꯏꯅ ꯌꯣꯟꯕꯅꯦꯕꯀꯣ ꯃꯣꯏꯁꯦ ꯌꯥꯝ ꯈ꯭ꯔꯤꯁꯄꯤ ꯑꯣꯏꯔꯒ ꯒ꯭ꯔꯧ ꯒ꯭ꯔꯧ ꯂꯥꯎꯔꯥ ꯌꯥꯝ ꯍꯥꯎꯕꯅꯦ ꯍꯥꯏ ꯇꯔꯦ ꯃꯪꯒꯜꯒ ꯌꯥꯎꯔꯒ ꯑꯗꯣ ꯁꯤꯒ ꯆꯥꯕꯗ ꯌꯥꯝꯅ ꯆꯥꯟꯅꯔꯤꯁꯦꯀꯣ ꯑꯩꯈꯣꯏꯒꯤ ꯆꯥꯁꯨꯕꯤ ꯍꯥꯏꯗ ꯑꯗꯨꯁꯨ ꯂꯩꯀꯣ ꯑꯗꯨꯗꯨꯗꯤ ꯃꯤꯡ ꯇꯥꯕꯤꯔꯝꯈꯤꯔꯣꯏ ꯇꯥꯔꯝꯃꯅꯤ ꯍꯥꯏꯅꯁꯨ ꯈꯟꯖꯩ

ꯍꯣꯏ ꯍꯣꯏ ꯑꯗꯣ ꯀꯛꯆꯤꯡ ꯕꯣꯔꯥꯗꯨꯅꯦ ꯑꯥ ꯕ꯭ꯔꯣꯁꯤ ꯀꯩꯅꯣꯅꯤ ꯁꯨꯃꯥꯏ ꯇꯧꯕꯅꯤ ꯀꯛꯆꯤꯡ ꯕꯣꯔꯥꯁꯤ ꯁꯥꯕꯁꯤ ꯍꯥꯏꯗꯤ ꯃꯤ ꯑꯅꯝꯕꯅ ꯑꯩꯈꯣꯏ ꯍꯦꯛ ꯁꯥꯕꯁꯤꯗꯗꯤ ꯁꯥꯕꯗꯤ ꯌꯥꯏ ꯑꯗꯨꯕꯨ ꯍꯥꯏꯗꯤ ꯑꯩꯈꯣꯏꯒꯤ ꯀꯛꯆꯤꯡꯒꯤ ꯁ꯭ꯄꯤꯁꯦꯜꯂꯤꯁ ꯑꯣꯏꯅ ꯂꯩꯔꯤꯕ ꯃꯣꯏ ꯈꯔꯁꯦ ꯑꯁꯤꯅ ꯁꯥꯕꯒꯗꯤ ꯍꯥꯏꯐꯦꯠ ꯃꯍꯥꯎꯗꯤ ꯃꯥꯟꯅꯗ꯭ꯔꯦꯕ ꯑꯗ ꯃꯣꯏꯅ ꯁꯥꯔꯤꯕ ꯃꯆꯟꯁꯤꯡꯁꯦ ꯑꯩꯈꯣꯏꯗ ꯍꯦꯛ ꯍꯥꯏꯔꯀꯑꯒ ꯃꯣꯏꯅ ꯑꯩꯈꯣꯏꯅ ꯍꯦꯛ ꯁꯥꯔꯒꯁꯨ ꯃꯍꯥꯎꯗꯤ ꯍꯦꯛꯇ ꯈꯦꯠꯅꯕ ꯍꯥꯏ ꯇꯥꯔꯦ ꯑꯗ ꯃꯣꯏꯁꯤ ꯀꯔꯤ ꯄꯥꯋꯥꯔ ꯀꯔꯤ ꯁꯛꯇꯤ ꯌꯥꯎꯕꯅꯣ ꯈꯪꯗꯦ ꯃꯣꯏ ꯁꯥꯕꯁꯤꯅ ꯍꯦꯛꯇ ꯍꯥꯎꯋꯤ ꯑꯩꯈꯣꯏꯅ ꯁꯥꯕꯁꯤꯅ ꯍꯦꯛꯇ ꯆꯝꯃꯒ ꯇꯣꯛꯈꯤꯑꯕ ꯑꯗꯨꯅ ꯃꯁꯤꯃꯛꯇꯤ ꯀꯔꯤꯒꯤꯅꯣ ꯃꯣꯏ ꯁ꯭ꯄꯤꯁꯦꯜꯂꯤꯁ ꯍꯥꯏꯒꯗ꯭ꯔꯥ ꯑꯗꯨ ꯍꯥꯏꯕ ꯇꯥꯔꯦ ꯑꯗꯨꯅ ꯁꯤꯒꯤ ꯆꯞ ꯆꯥꯕꯁꯤꯡꯗꯤ ꯍꯣꯏ ꯑꯦ ꯍꯌꯦꯡ ꯆꯥꯔꯒ ꯈꯪꯒꯅꯤ ꯑꯩ ꯍꯌꯦꯡ ꯌꯨꯝꯗ ꯍꯜꯂꯔꯣꯏ ꯀꯛꯆꯤꯡꯗꯗ ꯂꯩꯔꯒꯦ ꯀꯛꯆꯤꯡ ꯕꯣꯔꯥ ꯆꯥꯈꯤꯒꯦꯗ ꯍꯥꯏꯕꯁꯨ ꯈꯪꯄꯣꯠꯇꯦ ꯑꯦ ꯍꯥꯏꯔꯛꯑꯣ ꯍꯥꯏꯔꯛꯑꯣ ꯑꯦ ꯑꯩꯈꯣꯏꯗꯤ ꯁꯤꯗ ꯀꯩꯅꯣꯒꯤ ꯑꯣꯐꯤꯁꯁꯤꯗ ꯁꯨꯝ ꯂꯩꯕꯅꯤꯅ ꯑꯦꯅꯤ ꯇꯥꯏꯝ ꯑꯦꯅꯤ ꯃꯇꯝꯗ ꯑꯗꯨꯝ ꯀꯣꯜ ꯇꯧꯕꯤꯔꯛꯄ ꯌꯥꯒꯅꯤ ꯑꯩꯈꯣꯏꯒꯤ ꯑꯩ ꯍꯥꯏꯗꯤ ꯑꯩꯒꯤ ꯅꯝꯕꯔꯁꯦ ꯄꯥꯔꯁꯅꯦꯜ ꯅꯝꯕꯔꯁꯤꯗ ꯆꯠꯇ ꯇꯥꯔꯒꯁꯨ ꯑꯩꯈꯣꯏꯒꯤ ꯑꯣꯐꯤꯁꯀꯤ ꯐꯣꯟ ꯅꯝꯕꯔꯗꯣ ꯑꯗꯨ ꯕ꯭ꯔꯣꯗꯁꯨ ꯌꯥꯎꯕꯤꯕ ꯅꯠꯇ꯭ꯔꯣ ꯍꯣꯏ ꯑꯗꯨꯗꯣ ꯑꯗꯨꯗ ꯑꯣꯏꯅ ꯑꯗꯨꯝ ꯇꯧꯕꯤꯔꯛꯑꯣ ꯑꯗꯨꯒ ꯑꯗꯨꯝ ꯄꯥꯎ ꯐꯥꯎꯅꯔꯁꯦ ꯍꯣꯏ ꯍꯣꯏ ꯌꯥꯝ ꯅꯨꯡꯉꯥꯏꯖꯔꯦ ꯑꯗꯨꯗꯤ